ꯖꯦꯅꯦꯔꯦꯜ ꯍꯥꯏꯕꯁꯤꯇꯕꯨ ꯃꯤ ꯈꯔ ꯑꯗꯨꯝ ꯆꯤꯜꯂꯤ ꯆꯤꯟꯕꯗꯨꯅ ꯁꯤꯠ ꯐꯪꯗꯕ ꯃꯌꯥꯝ ꯄꯨꯝꯅꯃꯛ ꯋꯥꯃꯤꯟꯅꯕ ꯑꯗꯨꯝ ꯒꯣꯍꯥꯇꯤꯗꯒꯤꯅ ꯕꯦꯡꯒꯂꯔꯨ ꯌꯧ ꯃꯇꯝꯗ ꯅꯨꯃꯤꯠ ꯍꯨꯝꯅꯤꯃꯨꯛꯇꯤ ꯑꯗꯨꯝ ꯆꯪꯏ ꯅꯨꯃꯤꯠ ꯍꯨꯝꯅꯤꯁꯤꯗ ꯖꯦꯅꯦꯔꯦꯟꯒꯤ ꯗꯕꯥ ꯑꯁꯤꯗ ꯇꯣꯡꯏꯕ ꯃꯤ ꯃꯌꯥꯝꯗꯨ ꯈꯨꯗꯤꯡꯃꯛ ꯂꯦꯞꯄꯒ ꯆꯠꯄ ꯑꯗꯒꯤ ꯑꯁ ꯌꯥꯝꯅ ꯑꯋꯥꯕ ꯍꯥꯏꯕꯗꯨ ꯑꯣꯏ ꯇꯟꯖꯥ ꯑꯗꯨꯗ ꯋꯥꯔꯤꯉꯩ ꯃꯊꯛꯇꯨꯗ ꯑꯃꯨꯛꯀ ꯑꯩꯒꯤ

ꯑꯔꯣꯏꯕ ꯃꯇꯝꯗꯗꯤ ꯑꯩ ꯊꯕꯛ ꯃꯆꯥ ꯑꯃꯗꯤ ꯐꯪꯉꯒ ꯑꯩ ꯊꯕꯛ ꯑꯗꯨ ꯖꯣꯏꯟ ꯇꯧꯗꯨꯅ ꯃꯇꯝ ꯈꯔꯗꯤ ꯂꯩꯔꯛꯈꯤ ꯑꯗꯨꯒ ꯕꯦꯡꯒꯂꯣꯔꯗꯨꯗ ꯌꯥꯝꯅ ꯐꯖ ꯐꯖꯕ ꯃꯐꯝ ꯀꯌꯥꯗꯨꯁꯨ ꯑꯩ ꯊꯕꯛ ꯐꯪꯉꯕꯅꯤꯅ ꯄꯩꯁꯥ ꯊꯣꯛꯑꯦ ꯄꯩꯁꯥ ꯊꯣꯛꯑꯕꯅꯤꯅ ꯑꯩꯅ ꯀꯣꯏꯅꯤꯡ ꯆꯠꯅꯤꯡꯕ ꯀꯣꯏꯕꯗ ꯈꯔ ꯍꯦꯛ ꯑꯩ ꯁꯤ ꯄꯥꯝꯖꯕꯗꯨ ꯑꯣꯏ ꯑꯗꯨꯗꯨꯅ ꯑꯩ ꯃꯐꯝ ꯀꯌꯥꯗꯁꯨ ꯀꯣꯏꯔꯛꯈꯤ ꯃꯁꯤꯅꯤ ꯑꯩꯒꯤ ꯁꯝꯂꯞꯄ ꯑꯋꯥ ꯅꯨꯡꯉꯥꯏ ꯈꯔ ꯍꯥꯏꯔꯒꯗꯤ